ꯈꯨꯗꯣꯡꯆꯥꯗꯕ ꯄꯤꯗꯕꯒꯤ ꯃꯇꯥꯡ ꯑꯁꯦ ꯍꯣꯏ ꯑꯩꯈꯣꯏꯒꯤ ꯂꯩꯕꯥꯛ ꯑꯁꯦ ꯂꯩꯕꯥꯛ ꯂꯩꯕꯥꯛꯀꯤ ꯃꯇꯨꯡ ꯏꯟꯅ ꯍꯥꯏꯗꯤ ꯈꯦꯠꯅꯕ ꯍꯥꯏꯗꯣ ꯈꯔ ꯑꯩ ꯊꯝꯖꯔꯝꯒꯦ ꯑꯩ ꯏꯁꯥꯃꯛꯁꯦ ꯑꯩ ꯍꯧꯖꯤꯛ ꯀꯣꯁꯄ꯭ꯂꯦꯌꯔ ꯑꯣꯏꯅ ꯑꯣꯏꯖꯩ ꯑꯗꯣ ꯀꯣꯁꯄ꯭ꯂꯦ ꯑꯁꯦ ꯀꯔꯤꯅꯣ ꯍꯥꯏ ꯃꯇꯝꯗ ꯑꯩꯈꯣꯏꯅ ꯀꯣꯁꯇ꯭ꯌꯨꯝ ꯁꯦꯠꯂꯒ ꯄꯔꯐꯣꯃꯦꯟꯁ ꯇꯧꯗꯣꯏꯅꯦꯕ ꯍꯥꯏꯕꯗꯤ ꯀꯩ ꯀꯩ ꯇꯧꯒꯗꯕꯅꯣ ꯍꯥꯏ ꯃꯇꯝꯗ ꯑꯦꯅꯤꯃꯦꯁꯟꯗꯒꯤ ꯑꯣꯏꯕ ꯌꯥꯏ ꯐꯤꯂꯤꯝꯗꯒꯤ ꯑꯣꯏꯕ ꯌꯥꯏ ꯗ꯭ꯔꯥꯃꯥꯗꯒꯤ ꯑꯣꯏꯕꯁꯨ ꯌꯥꯏ ꯑꯗꯒꯤ ꯃꯨꯕꯤꯗꯒꯤ ꯑꯣꯏꯕ ꯌꯥꯏ ꯍꯥꯏꯔꯤꯕꯁꯤꯡꯗꯨꯒꯤ ꯀꯦꯔꯦꯛꯇꯔꯁꯤꯡꯁꯦ ꯑꯩꯈꯣꯏꯅ ꯑꯄꯥꯝꯕ ꯀꯦꯔꯦꯛꯇꯔ ꯑꯗꯨꯕꯨ ꯃꯗꯨꯒꯤ ꯀꯣꯁꯇ꯭ꯌꯨꯝꯗꯨ ꯁꯦꯠꯂꯒ ꯔꯦꯜ ꯂꯥꯏꯐꯇ ꯑꯩꯈꯣꯏꯅ ꯀꯣꯁꯇ꯭ꯌꯨꯝ ꯄ꯭ꯂꯦ ꯑꯣꯏꯅ ꯇꯧꯕ ꯑꯗꯨꯕꯨ ꯀꯧꯋꯦ ꯀꯣꯁꯄ꯭ꯂꯦ ꯑꯁꯦ ꯑꯗꯣ ꯏꯟꯗ꯭ꯌꯥꯗ ꯑꯩꯈꯣꯏꯒꯤ ꯈꯨꯗꯣꯡꯆꯥꯗꯕ ꯍꯥꯏꯔꯒꯗꯤ ꯏꯟꯗ꯭ꯌꯥꯗꯗꯤ ꯌꯥꯝꯅ ꯑꯗꯨꯛꯀꯤ ꯃꯇꯤꯛ ꯀꯟꯇ꯭ꯔꯤꯁꯦ ꯌꯥꯝꯅ ꯀꯩꯅꯣ ꯇꯧꯔꯕꯅꯤꯅ ꯍꯥꯏꯗꯤ ꯌꯥꯝꯅꯁꯨ ꯄꯣꯔ ꯑꯣꯏꯕꯅꯤꯅ ꯍꯦꯟꯅ ꯈꯨꯗꯣꯡꯆꯥꯕꯁꯦ ꯌꯥꯝꯅ ꯄꯤꯗꯦ ꯑꯗꯨꯕꯨ ꯑꯇꯣꯞꯄ ꯂꯩꯄꯥꯛꯇꯗꯤ ꯅꯨꯡꯇꯤꯒꯤ ꯃꯣꯏꯗꯤ ꯑꯗꯨꯝ ꯆꯍꯤ ꯈꯨꯗꯤꯡꯒꯤ ꯅꯠꯇ꯭ꯔꯁꯨ ꯊꯥ ꯊꯥ ꯈꯨꯗꯤꯡꯒꯤ ꯑꯗꯨꯝ ꯁꯤꯟꯕꯅꯤꯅ ꯍꯦꯟꯅ ꯃꯈꯧꯏꯅ ꯍꯦꯟꯅ ꯑꯇꯣꯞꯄ ꯀꯟꯇ꯭ꯔꯤꯅ ꯍꯦꯟꯅ ꯈꯨꯗꯣꯡ ꯆꯥꯕꯁꯦ ꯍꯥꯏꯗꯤ ꯌꯥꯝꯅ ꯄꯤ ꯑꯗꯨꯒ ꯑꯩꯈꯣꯏꯒꯤ ꯏꯟꯗ꯭ꯌꯥꯗꯒꯤꯗꯤ ꯄꯤꯗꯦ ꯃꯔꯝ ꯍꯥꯏꯕꯨ ꯀꯩꯅꯣ ꯍꯥꯏ ꯃꯇꯝꯗ ꯑꯩꯈꯣꯏꯒꯤ ꯀꯟꯇ꯭ꯔꯤꯁꯦ ꯂꯥꯏꯔꯕꯁꯨ ꯑꯣꯏꯕꯅꯤꯅ ꯑꯩꯈꯣꯏꯒꯤ ꯁꯦꯟꯖꯥ ꯊꯨꯝꯖꯥꯗꯁꯨ ꯈꯤꯇꯪ ꯑꯀꯥꯏꯕ ꯂꯩꯕꯅꯤꯅ ꯑꯗꯨꯗꯒꯤꯁꯨ ꯑꯣꯏ ꯍꯥꯏꯅ ꯈꯜꯂꯦ ꯑꯗꯨꯒ ꯑꯇꯣꯞꯄ ꯃꯄꯥꯜꯂꯣꯝꯗꯗꯤ ꯑꯗꯨꯝ ꯑꯦꯕ꯭ꯔꯤꯇꯥꯏꯝ ꯑꯗꯨꯝ ꯇꯧꯔ ꯂꯩꯕꯅꯤꯅ ꯃꯈꯣꯏꯗꯗꯤ ꯍꯦꯟꯅ ꯄꯩꯁꯥꯒꯤꯁꯨ ꯈꯨꯞ ꯍꯥꯏꯗꯤ ꯋꯥꯅꯤꯡꯉꯥꯏ ꯗꯩ ꯃꯦꯇꯔꯤꯌꯦꯜ ꯑꯁꯤꯁꯨ ꯋꯥꯅꯤꯡꯉꯥꯏ ꯂꯩꯇꯕꯅꯤꯅ ꯑꯗꯨꯒꯤ ꯀꯩꯟ ꯇꯧꯋꯦ ꯑꯗꯨꯒ ꯐꯟꯗꯤꯡ ꯑꯁꯤꯁꯨ ꯃꯈꯣꯏꯒꯤ ꯃꯣꯏ ꯑꯣꯔꯒꯅꯥꯏꯖꯔꯅ ꯍꯦꯟꯅ ꯆꯥꯎꯅ ꯆꯥꯎꯅ ꯊꯥꯗꯕꯗꯒꯤ ꯍꯦꯟꯗꯣꯛꯇꯅ ꯃꯣꯏ ꯃꯣꯏꯒꯤ ꯍꯥꯥꯏꯗꯤ ꯁ꯭ꯇꯦꯠꯀꯤ ꯄ꯭ꯔꯁꯤꯗꯦꯟꯈꯩꯅꯁꯨ ꯊꯥꯗꯩ ꯍꯥꯏꯗꯤ ꯆꯥꯎꯅ ꯁꯄꯣꯔꯠ ꯇꯧꯋꯦ ꯑꯗꯣ ꯑꯩꯈꯣꯏ ꯏꯟꯗ꯭ꯌꯥꯗꯗꯤ ꯏꯕꯟ ꯑꯩꯈꯣꯏꯒꯤ ꯏꯕꯟ ꯁꯤ ꯑꯦꯝ ꯐꯥꯎꯕꯅꯁꯨ ꯍꯥꯏꯗꯤ ꯔꯦꯀꯣꯛꯅꯥꯏꯁ ꯄꯤꯗꯕꯅꯤꯅ ꯀꯩꯝꯇ ꯀꯩꯅꯣ ꯇꯧꯗꯦ